ꯎꯝ ꯍꯜꯂꯣ ꯑꯧ ꯑꯦ ꯑꯗꯨꯝ ꯀꯔꯤꯁꯨ ꯇꯧꯗꯦꯗ ꯑꯗꯨꯝ ꯂꯩꯌꯦ ꯅꯨꯡꯉꯥꯏꯔꯤꯕ꯭ꯔꯣ ꯍꯩꯌꯥ ꯍꯧꯖꯤꯛ ꯀꯥꯟꯗꯤ ꯑꯗꯣ ꯃꯇꯝꯁꯤꯅ ꯌꯥꯝ ꯀꯣꯝꯄꯤꯇꯤꯇꯤꯞ ꯑꯣꯏꯕꯒꯤ ꯑꯦꯛꯖꯥꯝ ꯀꯔꯤ ꯀꯔꯥ ꯇꯥꯔꯁꯨ ꯀꯔꯝ ꯇꯧꯒꯅꯤ ꯑꯗꯨ ꯑꯗꯨꯅꯤ

ꯑꯗꯨ ꯍꯧꯖꯤꯛ ꯍꯧꯖꯤꯛ ꯀꯥꯟꯗꯤ ꯅꯪ ꯀꯔꯤ ꯍꯣꯠꯅꯔꯤꯒꯦ ꯎꯝ ꯈꯪꯗ꯭ꯔꯦꯗ ꯑꯩꯁꯨ ꯑꯦꯛꯖꯥꯝꯕꯨꯗꯤ ꯑꯗꯨꯝ ꯊꯥꯏꯌꯦ ꯑꯗꯨ ꯊꯣꯛꯗꯤ ꯊꯣꯛꯇ꯭ꯔꯤ ꯍꯣꯏ ꯎꯝ ꯑꯥ ꯍꯣꯏ ꯐꯔꯦ ꯎꯝ ꯑꯣ ꯑꯦ ꯑꯗꯨ ꯄꯪꯗ꯭ꯔꯗꯤ ꯑꯩꯈꯣꯏꯗꯤ ꯀꯃꯥꯏꯅ ꯄꯪꯒꯗ꯭ꯔꯅꯦ

ꯑꯗꯨ ꯑꯦꯛꯖꯥꯝꯒꯨꯝꯕ ꯊꯥꯕꯁꯤꯅꯗꯤ ꯑꯗꯨꯃ ꯀꯔꯤ

ꯎꯝ ꯌꯥꯝ ꯋꯥꯈ꯭ꯔꯦ ꯍꯣꯏ ꯍꯣꯏ ꯀꯔꯝ ꯇꯧꯁꯤꯔꯥꯀꯣ ꯍꯣꯏ ꯍꯣꯏ ꯑꯗꯣ ꯀꯔꯤꯒꯨꯝꯕ ꯅꯪꯁꯨ ꯊꯕꯛ ꯑꯗꯨꯝ ꯂꯩꯔꯗꯤ ꯍꯥꯏꯕꯁꯨ ꯍꯥꯏꯔꯛꯑꯣ ꯑꯗꯨꯝ ꯐꯥꯎꯅꯁꯦ

ꯑꯣ ꯅꯪꯅ ꯑꯞꯄ꯭ꯂꯥꯏ ꯇꯧꯔꯗꯤ ꯀꯔꯤꯒꯤꯔꯥ ꯑꯣ ꯑꯣ ꯑꯗꯣ ꯑꯥ ꯍꯣꯏ ꯍꯣꯏ ꯃꯇꯝ ꯂꯩꯔꯁꯨ ꯑꯗꯨꯝ ꯑꯩꯁꯨ ꯇꯧꯕ ꯍꯧꯅꯤꯡꯉꯥꯏꯒꯤ ꯑꯥ ꯍꯣꯏ ꯑꯗꯨꯗꯤ ꯆꯣ